ꯃꯅꯤꯄꯨꯔꯗ ꯁꯣꯁꯤꯌꯦꯜ ꯃꯦꯗꯤꯌꯥ ꯑꯃꯁꯨꯡ ꯑꯣꯏꯟꯂꯥꯏꯟ ꯄ꯭ꯂꯦꯠꯐꯣꯔꯝ ꯁꯤꯡꯅ ꯑꯦꯟꯇꯔꯇꯦꯟꯃꯦꯟꯀꯤ ꯂꯝꯗ ꯌꯥꯝ ꯆꯥꯎꯅ ꯊꯧꯗꯥꯡ ꯑꯃ ꯄꯨꯏ ꯍꯥꯏꯇꯥꯔꯦꯀꯣ ꯍꯥꯏꯕꯗꯤ ꯍꯧꯖꯤꯛ ꯊꯥꯏꯅꯗꯤ ꯊꯥꯏꯅꯒꯤ ꯃꯇꯝꯗꯗꯤ ꯑꯩꯈꯣꯏꯒꯤ ꯏꯁꯩ ꯑꯃ ꯇꯧꯔꯦꯅ ꯈꯜꯂꯁꯤ ꯀꯣ ꯑꯗꯨꯝ ꯂꯩꯀꯥꯏꯗꯨꯒꯤ ꯃꯤ ꯈꯔ ꯂꯥꯛꯄ ꯅꯠꯇ꯭ꯔꯒ ꯂꯩꯀꯥꯏ ꯑꯇꯣꯞꯄ ꯊꯪꯅꯕꯗꯒꯤ ꯃꯤ ꯈꯔꯒ ꯂꯥꯛꯑꯒ ꯑꯗꯨꯃꯥꯏꯒ ꯇꯧꯔꯒ ꯍꯥꯏꯕꯗꯤ ꯄꯥꯎꯗꯣ ꯐꯪꯅꯗꯕꯀꯣ ꯑꯗꯨ ꯃꯇꯝꯗꯗꯤ ꯃꯣꯕꯥꯏꯜ ꯐꯣꯟ ꯑꯗꯒꯤ ꯏꯟꯇꯔꯅꯦꯠ ꯑꯗꯨ ꯂꯩꯇꯕꯅꯤꯅ ꯍꯧꯖꯤꯛꯀꯤ ꯑꯣꯏꯅꯗꯤ ꯏꯁꯩ ꯑꯃ ꯂꯩꯔꯦ ꯍꯥꯏꯕ ꯃꯇꯝꯗ ꯑꯩꯈꯣꯏꯒꯤ ꯋꯦꯕꯁꯥꯏꯠ ꯃꯌꯥꯝꯒ ꯊꯣꯛꯑꯦ ꯍꯥꯏꯕꯗꯤ ꯁꯝꯅ ꯍꯥꯏꯕꯗ ꯀꯨꯝꯍꯩ ꯗꯣꯠ ꯀꯣꯝꯒ ꯍꯥꯏꯔꯒ ꯀꯥꯏꯗ ꯀꯨꯝꯍꯩ ꯂꯩ ꯍꯥꯏꯔꯒ ꯏꯁꯩ ꯅꯣꯡꯃꯥꯏꯒꯤ ꯃꯐꯝꯒꯗꯣ ꯑꯗꯨꯝ ꯑꯣꯟꯂꯥꯏꯟꯗ ꯑꯗꯨꯝ ꯊꯤꯕ ꯌꯥꯔꯦ ꯑꯗꯨꯒꯤꯁꯨ ꯃꯊꯛꯇ ꯍꯥꯟꯅꯗꯤ ꯑꯩꯈꯣꯏꯒꯤ ꯏꯁꯩꯗꯣ ꯑꯗꯨꯃꯥꯏꯅ ꯑꯁꯦꯡꯕ ꯚꯥꯕꯣꯛꯇꯨꯗ ꯑꯣꯏꯅ ꯌꯦꯡꯍꯜꯂꯒ ꯚꯥꯕꯣꯛ ꯌꯥꯝꯗꯕꯤꯗ ꯑꯩꯈꯣꯏꯒꯤ ꯏꯁꯩꯁꯤ ꯇꯥꯕꯤꯅꯕꯁꯤ ꯌꯥꯝꯃꯝꯗꯦꯕꯀꯣ ꯑꯗꯣ ꯍꯧꯖꯤꯛꯇꯤ ꯌꯨꯇꯨꯞꯁꯦ ꯊꯣꯛꯂꯛꯄ ꯑꯗꯒꯤ ꯑꯇꯣꯞꯄ ꯆꯦꯟꯅꯦꯜ ꯃꯌꯥꯝ ꯊꯣꯛꯂꯛꯑꯦ ꯁ꯭ꯄꯣꯇꯤꯐꯥꯏ ꯑꯗꯨ ꯃꯌꯥꯝꯗꯨꯗ ꯑꯩꯈꯣꯏꯒꯤ ꯏꯁꯥꯒꯤ ꯏꯁꯩ ꯍꯥꯞꯇꯅ ꯈꯣꯠꯇꯅꯀꯣ ꯑꯩꯈꯣꯏꯒꯤ ꯂꯩꯀꯥꯏꯈꯛ ꯇꯥꯔꯝꯕꯗꯣ ꯍꯧꯖꯤꯛ ꯂꯩꯕꯥꯛ ꯄꯨꯝꯕ ꯇꯥꯔꯛꯇꯅ ꯑꯗꯨꯏ ꯃꯊꯛꯇ ꯑꯃꯨꯛ ꯚꯥꯔꯠ ꯄꯨꯝꯕ ꯑꯃꯨꯛ ꯇꯥꯔꯛꯇꯅ ꯑꯗꯒꯤ ꯍꯦꯟꯗꯣꯛꯇꯅ ꯑꯃꯨꯛ ꯚꯥꯔꯠ ꯍꯦꯟꯕ ꯃꯐꯝꯁꯤꯡꯗꯁꯨ ꯑꯗꯨꯝ ꯇꯥꯔꯛꯇꯅ ꯁꯨꯃꯥꯏꯅ ꯇꯧꯍꯜꯂꯛꯄꯁꯤ ꯑꯩꯅ ꯁꯤꯁꯦ ꯑꯩꯅ ꯋꯥꯈꯜꯗ ꯑꯩꯒꯤ ꯋꯥꯈꯜꯗꯗꯤ ꯑꯣꯟꯂꯥꯏꯟ ꯄ꯭ꯂꯦꯠꯐꯣꯔꯝꯒꯨꯝꯕ ꯃꯌꯥꯝ ꯁꯤ ꯊꯣꯛꯂꯛꯄꯗꯒꯤ ꯍꯥꯏꯅ ꯈꯟꯖꯩ